ꯇ꯭ꯔꯥꯚꯦꯜ ꯇꯧꯕ ꯃꯇꯝꯗ ꯇ꯭ꯔꯥꯟꯄꯣꯔꯇꯦꯁꯟ ꯇꯧꯕ ꯆꯠꯄ ꯈꯣꯠꯄ ꯃꯇꯝꯁꯤꯗ ꯂꯝꯕꯤꯗ ꯆꯠꯄꯗ ꯃꯤꯒꯤ ꯂꯝꯗ ꯀꯣꯏꯕ ꯆꯠꯄ ꯃꯇꯝꯁꯤꯗ ꯅꯠꯇ꯭ꯔꯒꯅ ꯀꯔꯤ ꯍꯥꯏꯁꯤꯔꯥ ꯄꯣꯠ ꯆꯩ ꯄꯨꯊꯣꯛ ꯄꯨꯁꯤꯟ ꯇꯧꯕ ꯃꯇꯝꯁꯤꯗ ꯑꯩꯍꯥꯛꯅ ꯅꯤꯡꯁꯤꯡꯕ ꯆꯥꯎꯔꯥꯛꯅ ꯅꯤꯡꯁꯤꯡꯕ ꯈꯣꯠꯄ ꯑꯃ ꯂꯩꯌꯦ ꯃꯔꯝꯗꯤ ꯑꯩꯈꯣꯏ ꯇ꯭ꯔꯥꯟꯁꯄꯣꯔꯇꯦꯁꯟ ꯇꯧꯕ ꯂꯝꯕꯤ ꯂꯝꯕꯤꯁꯤꯗ ꯂꯝꯕꯤ ꯈ꯭ꯋꯥꯏꯗꯒꯤ ꯌꯥꯗꯅ ꯂꯝꯕꯤꯁꯤ ꯀꯥꯏꯔꯒ ꯂꯝꯕꯤꯁꯤ ꯏꯁꯤꯡ ꯆꯥꯎꯔꯒ ꯆꯠꯊꯣꯛ ꯆꯠꯁꯤꯟ ꯇꯧꯕ ꯌꯥꯗꯗꯨꯅ ꯆꯠꯂꯤꯕ ꯃꯇꯝꯗ ꯈꯣꯡꯅ ꯆꯠꯄꯗ ꯑꯃꯒ ꯒꯥꯔꯤꯁꯤ ꯎꯐꯨꯟ ꯃꯔꯛꯇ ꯆꯪꯂꯒ ꯍꯨꯖꯤꯛ ꯂꯩ ꯂꯩ ꯏꯁꯤꯡꯅ ꯆꯣꯠꯄ ꯃꯐꯝꯗ ꯆꯪꯂꯒ ꯑꯩꯈꯣꯏꯅ ꯒꯥꯔꯤ ꯏꯟꯕ ꯈꯣꯠꯄ ꯇꯧꯕ ꯈꯣꯠꯄ ꯑꯁꯤꯒꯨꯝꯕꯁꯤ ꯑꯩꯅ ꯈ꯭ꯋꯥꯏꯗꯒꯤ ꯇꯟꯕ ꯑꯁꯤꯅꯤ ꯏꯪꯂꯤꯁꯇ ꯍꯥꯏꯕꯨ ꯍꯥꯏꯒꯦꯔꯒꯥ ꯏꯪꯂꯤꯁꯇ ꯍꯥꯏꯕꯅ ꯀꯔꯤ ꯍꯥꯏꯅꯤ ꯍꯥꯏꯔꯒ ꯍ꯭ꯋꯥꯠ ꯑꯥꯔ ꯗ ꯃꯣꯁ ꯀꯣꯃꯣꯟ ꯃꯣꯗꯦꯁ ꯑꯣꯐ ꯗ ꯇ꯭ꯔꯥꯟꯄꯣꯔꯇꯦꯁꯟ ꯍ꯭ꯋꯤꯁ ꯌꯨ ꯑꯦꯕꯜ ꯗꯨꯔꯤꯡ ꯏꯌꯣꯔ ꯇ꯭ꯔꯦꯚꯦꯜ ꯑꯦꯟꯗ ꯍ꯭ꯋꯥꯠ ꯏꯁ ꯃꯦꯃꯣꯔꯦꯕꯜ ꯑꯕꯥꯎꯠ ꯗꯦꯠ ꯍꯥꯏꯕꯅꯤ ꯑꯗꯨꯅ ꯑꯩꯅ ꯃꯦꯃꯣꯔꯦꯕꯜ ꯑꯣꯏꯕ ꯑꯩꯅ ꯅꯤꯡꯁꯤꯡꯂꯤꯕ ꯑꯁꯤꯁꯤ ꯑꯩꯅ ꯆꯠꯂꯤꯕ ꯃꯇꯝꯁꯤꯗ ꯑꯩꯒꯤ ꯇ꯭ꯔꯦꯕꯦꯜ ꯆꯠꯄ ꯃꯇꯝꯗ ꯂꯝꯕꯤ ꯂꯝꯈꯥꯡꯗ ꯒꯥꯔꯤ ꯁꯣꯏꯔꯒ ꯂꯝꯕꯤ ꯂꯝꯈꯥꯡꯗ ꯂꯝꯕꯤ ꯌꯥꯗꯗꯨꯅ ꯈꯨꯠꯅ ꯏꯟꯕ ꯈꯣꯠꯄ ꯑꯃꯒ ꯑꯗꯨꯈꯛ ꯅꯠꯇꯅ ꯌꯧꯕ ꯉꯝꯗꯗꯨꯅ ꯈꯣꯡꯅ ꯆꯠꯇꯨꯅ ꯂꯩꯕ ꯈꯣꯡꯅ ꯆꯠꯁꯤꯜꯂꯒ ꯌꯧꯕ ꯉꯝꯗꯗꯨꯅ ꯂꯝꯕꯤꯗ ꯇꯨꯝꯕ ꯈꯣꯠꯄ ꯇꯧꯕ ꯆꯔꯥ ꯍꯦꯜꯂꯒ ꯃꯁꯤꯁꯤ ꯇ꯭ꯔꯦꯕꯜꯒꯤ ꯃꯦꯃꯣꯔꯦꯕꯜ ꯑꯃꯅꯤ ꯍꯥꯏꯅ ꯑꯩꯅ ꯍꯥꯏꯅꯤꯡꯕꯅꯤ